ꯑꯩꯅ ꯍꯟꯗꯛ ꯅ꯭ꯌꯨ ꯏꯌꯥꯔꯒꯤ ꯅ꯭ꯌꯨ ꯏꯌꯥꯔꯒꯤꯗ ꯑꯃ ꯏꯁꯀ꯭ꯔꯨ ꯗ꯭ꯔꯥꯏꯚꯔ ꯁꯦꯠ ꯑꯃ ꯀꯛꯆꯈꯤꯕꯅꯦ ꯑꯗꯨ ꯀꯛꯆꯈꯤꯕ ꯑꯁꯤ ꯃꯈꯣꯏꯅ ꯑꯦꯗꯚꯥꯟꯇꯦꯖ ꯑꯣꯏꯅ ꯅꯨꯃꯤꯠ ꯅꯤꯅꯤꯒꯤ ꯃꯃꯥꯡꯗ ꯊꯤꯟꯕꯤꯔꯛꯏ ꯑꯗꯨꯛꯀꯤ ꯃꯇꯤꯛ ꯏꯁꯀ꯭ꯔꯨ ꯗ꯭ꯔꯥꯏꯚꯔ ꯁꯦꯠ ꯑꯁꯤ ꯁꯤꯖꯤꯟꯅꯕꯗ ꯑꯗꯨꯛꯀꯤ ꯃꯇꯤꯛ ꯅꯨꯡꯉꯥꯏ ꯃꯥꯏ ꯃꯥꯏꯒꯤ ꯄꯥꯔꯠꯁꯤꯡ ꯄꯥꯟꯕꯗ ꯑꯗꯨꯛꯀꯤ ꯃꯇꯤꯛ ꯅꯨꯡꯉꯥꯏ ꯅꯨꯡꯉꯥꯏꯕ ꯃꯔꯝꯅ ꯍꯧꯖꯤꯛ ꯑꯇꯣꯞꯄ ꯏꯁꯀ꯭ꯔꯨ ꯗ꯭ꯔꯥꯏꯚꯔꯁꯤꯡꯁꯤ ꯄꯥꯝꯕꯤꯕ ꯑꯣꯔꯗꯔ ꯇꯧꯅꯤꯡꯕ ꯂꯩꯔꯒꯁꯨ ꯑꯥꯃꯥꯖꯣꯟꯗꯒꯤ ꯑꯣꯏꯅ ꯂꯧꯕꯤꯌꯨ